ꯑꯩ ꯑꯩꯒꯤ ꯂꯥꯏꯅꯤꯡ ꯑꯩꯈꯣꯏꯒꯤ ꯈꯨꯟꯅꯥꯏ ꯍꯥꯏꯗꯤ ꯍꯤꯡꯃꯤꯟꯅꯔꯤꯕ ꯃꯤꯑꯣꯏꯁꯤꯡꯗ ꯑꯩꯅ ꯊꯝꯕꯤꯕ ꯑꯗꯩꯗꯤ ꯑꯃꯗꯤ ꯊꯝꯕꯤꯕ ꯑꯗꯩꯗꯤ ꯂꯥꯏꯅꯤꯡ ꯑꯁꯤꯒꯤ ꯈꯨꯗꯣꯡꯆꯥꯕ ꯍꯥꯏꯔꯒꯗꯤ ꯃꯁꯤꯅ ꯑꯩꯈꯣꯏꯒꯤ ꯂꯩꯕꯥꯛ ꯑꯁꯤꯗ ꯂꯩꯔꯤꯕ ꯃꯤꯑꯣꯏꯁꯤꯡ ꯑꯁꯤꯗ ꯑꯃꯠꯇ ꯑꯣꯏꯕꯒꯤ ꯋꯥꯈꯜꯂꯣꯟ ꯑꯗꯩ ꯋꯥꯈꯜꯂꯣꯟ ꯃꯁꯤꯅ ꯑꯩꯈꯣꯏꯒꯤꯀꯣ ꯆꯠꯅꯕꯤ ꯆꯠꯅꯕꯤꯗ ꯌꯥꯝꯅ ꯆꯥꯎꯕ ꯀꯥꯟꯅꯕ ꯄꯤꯔꯤ ꯑꯗꯨꯒ ꯑꯩꯒꯤ ꯑꯣꯏꯅ ꯍꯥꯏꯖꯔꯒꯗꯤ ꯑꯩꯅ ꯈꯨꯟꯅꯥꯏꯒꯤ ꯁꯦꯕꯥ ꯇꯧꯕ ꯃꯇꯝꯗ ꯑꯩꯒꯤ ꯂꯩꯔꯤꯕ ꯍꯥꯏꯗꯤ ꯃꯤꯑꯣꯏꯁꯤꯡꯗ ꯃꯈꯣꯏꯒꯤ ꯍꯥꯏꯗꯤ ꯑꯍꯥꯡꯕ ꯃꯇꯝ ꯍꯥꯏꯗꯤ ꯀꯔꯤ ꯅꯨꯃꯤꯠꯇ ꯍꯥꯡꯉꯤꯅꯣ ꯃꯤꯁꯨ ꯊꯕꯛ ꯆꯠꯅꯕꯅꯤꯅꯀꯣ ꯀꯔꯝꯕ ꯃꯇꯝꯗ ꯍꯥꯏꯗꯤ ꯍꯥꯡꯉꯤꯅꯣ ꯈꯣꯠꯂꯤꯅꯣꯗꯣ ꯍꯪꯅꯔꯒ ꯍꯥꯏꯗꯤ ꯃꯣꯏꯒꯤꯁꯨ ꯈꯨꯗꯣꯡꯆꯥꯕ ꯌꯦꯡꯉꯒ ꯑꯩꯒꯤꯁꯨ ꯈꯨꯗꯣꯡꯆꯥꯕ ꯌꯦꯡꯉꯒ ꯍꯥꯏꯗꯤ ꯊꯥ ꯑꯃꯒꯤ ꯃꯅꯨꯡꯗ ꯑꯅꯤꯁꯨꯕ ꯅꯣꯡꯃꯥꯏꯖꯤꯡ ꯅꯨꯃꯤꯠꯁꯤꯒ ꯑꯗꯩ ꯑꯔꯣꯏꯕ ꯅꯣꯡꯃꯥꯏꯖꯤꯡ ꯑꯔꯣꯏꯕ ꯅꯣꯡꯃꯥꯏꯖꯤꯡ ꯅꯨꯃꯤꯠꯁꯤꯒ ꯍꯥꯏꯗꯤ ꯑꯩꯈꯣꯏ ꯃꯈꯩꯁꯤ ꯇꯥꯅꯔꯒ ꯀꯩ ꯍꯥꯏꯈ꯭ꯔꯦ ꯈꯨꯟꯅꯥꯏꯒꯤ ꯆꯠꯅꯕꯤꯒꯤ ꯍꯥꯏ ꯇꯥꯔꯦꯀꯣ ꯆꯠꯅꯕꯤꯒꯤ ꯀꯩ ꯍꯥꯏꯈ꯭ꯔꯦ ꯃꯈꯩ ꯃꯤꯑꯣꯏ ꯃꯈꯩꯁꯤ ꯄꯨꯟꯁꯤꯜꯂꯒꯀꯣ ꯀꯔꯝꯅ ꯑꯩꯈꯣꯏꯁꯤ ꯍꯥꯏꯗꯤ ꯅꯨꯡꯁꯤ ꯆꯥꯅꯅ ꯑꯃꯠꯇ ꯑꯣꯏꯅ ꯍꯤꯡꯃꯤꯟꯅꯁꯤꯒꯦ ꯍꯥꯏꯗꯅ ꯑꯩ ꯑꯗꯨꯝ ꯃꯤ ꯃꯣꯏ ꯃꯈꯩꯁꯤꯗ ꯑꯗꯨꯝ ꯇꯣꯏꯅ ꯈꯪꯍꯜꯂꯤ